ꯁꯦꯟꯃꯤꯠꯂꯣꯟꯁꯤꯡ ꯑꯁꯤ ꯆꯥꯎꯈꯠꯅꯕꯒꯤꯗꯃꯛꯇ ꯑꯩꯈꯣꯏꯅ ꯅꯨꯄꯤ ꯑꯣꯏꯕꯤꯁꯤꯡꯒꯤ ꯑꯃꯗꯤ ꯅꯨꯄꯥ ꯑꯣꯏꯕꯁꯤꯡꯒꯤ ꯏꯁꯀꯤꯝꯒꯤ ꯇ꯭ꯔꯦꯅꯤꯡ ꯀꯌꯥ ꯄꯤꯕ ꯂꯩꯀꯥꯏ ꯂꯩꯀꯥꯏꯗ ꯆꯠꯇꯨꯅ ꯑꯗꯨꯒ ꯑꯩꯈꯣꯏ ꯁꯝꯅ ꯍꯥꯏꯔꯒꯅ ꯁꯦꯜ ꯍꯦꯜ ꯒ꯭ꯔꯨꯞꯀꯨꯝꯕ ꯁꯣꯁꯦꯜ ꯋꯦꯜꯐꯦꯔ ꯃꯈꯥꯗ ꯂꯩꯕ ꯁꯤꯒꯨꯝꯕ ꯀꯌꯥꯁꯤꯡ ꯑꯁꯤ ꯄꯤꯔꯒ ꯑꯩꯈꯣꯏ ꯁꯦꯟꯃꯤꯠꯁꯤꯡꯂꯣꯟꯁꯤꯡ ꯑꯁꯤ ꯆꯥꯎꯈꯠꯅꯕꯒꯤ ꯊꯕꯛ ꯊꯧꯔꯝꯁꯤ ꯀꯌꯥ ꯄꯥꯡꯊꯣꯛꯏ